ꯍꯜꯂꯣ ꯚꯥꯏ ꯍꯦꯜꯂꯣ ꯚꯥꯏ ꯍꯥꯏꯕꯤꯌꯣ ꯍꯣꯏ ꯍꯣꯏ ꯆꯠꯁꯦ ꯑꯗꯣ ꯀꯔꯝꯀꯥꯟ ꯆꯠꯁꯦꯕ ꯀꯅꯥ ꯀꯅꯥ ꯂꯥꯛꯇꯣꯏꯕ ꯑꯗꯣꯝꯒꯤ ꯍꯣꯏ ꯍꯣꯏ ꯑꯗꯣ ꯃꯤ ꯀꯌꯥꯃꯨꯛ ꯆꯠꯁꯦ ꯍꯥꯏꯅꯣ ꯑꯗꯣ ꯃꯤ ꯀꯌꯥꯝ ꯀꯅꯥ ꯀꯅꯥ ꯂꯥꯛꯇꯣꯏꯕ ꯅꯪꯒꯤ ꯍꯣꯏ ꯍꯣꯏ ꯍꯣꯏ ꯍꯣꯏ ꯑꯗꯣ ꯀꯩꯀꯩ ꯆꯥꯕ ꯈꯣꯠꯄ ꯀꯩꯀꯩ ꯇꯧꯁꯦꯕ ꯍꯣꯏ ꯍꯣꯏ ꯑꯥ ꯑꯣ ꯄꯩꯁꯥꯁꯤꯗꯤ ꯑꯗꯣꯝꯅ ꯑꯗꯨꯝ ꯀꯣꯡꯉꯒꯦꯕ ꯕꯥꯏꯅ ꯍꯣꯏ ꯍꯣꯏ ꯁꯣꯏꯗꯕꯤ ꯍꯟꯗꯛ ꯁꯨꯟꯗꯦꯁꯤꯗ ꯆꯠꯂꯁꯦ ꯌꯥꯝ ꯅꯨꯡꯉꯥꯏꯖꯔꯦ ꯚꯥꯏꯅ ꯇ꯭ꯔꯤꯠ ꯇꯧꯒꯅꯦ ꯍꯥꯏꯔꯃꯤꯅ ꯍꯣꯏ ꯍꯣꯏ ꯃꯣꯏꯗꯁꯨ ꯍꯥꯏꯔꯒꯦ ꯑꯗꯨꯝ ꯐꯔꯦ ꯐꯔꯦ ꯊꯝꯃꯦ ꯑꯥ